ꯂꯝꯕꯤ ꯊꯣꯡ ꯇ꯭ꯔꯥꯟꯁꯄꯣꯔꯠꯇꯦꯁꯟꯒꯤ ꯃꯇꯥꯡꯗ ꯈꯨꯗꯣꯡ ꯆꯥꯗꯕꯁꯦ ꯌꯥꯝ ꯂꯩꯕꯅ ꯃꯔꯝ ꯑꯣꯏꯔꯒ ꯍꯦꯜꯊ ꯀꯦꯌꯥꯔ ꯌꯧꯅꯕ ꯆꯠꯄꯗ ꯑꯀꯥꯏꯕꯁꯦ ꯑꯗꯨꯛꯀꯤ ꯃꯇꯤꯛ ꯌꯥꯝ ꯄꯤꯔꯦ ꯂꯝꯕꯤ ꯊꯣꯡ ꯅꯥꯇꯩ ꯆꯥꯗ꯭ꯔꯕꯅꯤꯅ ꯑꯩꯅ ꯉꯁꯥꯏ ꯃꯇꯝꯗꯣ ꯌꯥꯝꯅ ꯊꯨꯅ ꯌꯧꯒꯗꯕꯗꯣ ꯑꯩꯅ ꯍꯦꯜꯊ ꯀꯦꯌꯥꯔꯗꯣ ꯌꯧꯅꯕ ꯆꯠꯅꯕ ꯍꯣꯠꯅꯕ ꯃꯇꯝꯗ ꯇ꯭ꯔꯥꯟꯁꯄꯣꯔꯠꯇꯦꯁꯟꯁꯦ ꯌꯥꯝꯅ ꯅꯥꯇꯩ ꯌꯥꯝ ꯆꯥꯗ꯭ꯔꯕꯅꯤꯅ ꯐꯤꯕꯝ ꯌꯥꯝ ꯇꯥꯗ꯭ꯔꯕꯅꯤꯅ ꯑꯗꯨꯛꯀꯤ ꯃꯇꯤꯛ ꯑꯀꯥꯏꯕꯗꯣ ꯌꯥꯝ ꯑꯣꯏꯔꯦ ꯌꯧꯕꯗ ꯑꯋꯥꯕ ꯑꯃ ꯑꯣꯏꯌꯦ ꯑꯗꯨꯗꯨꯅ ꯇ꯭ꯔꯥꯟꯁꯄꯣꯔꯠꯀꯤ ꯃꯇꯥꯡꯁꯤꯃꯗꯤ ꯑꯗꯨꯛꯀꯤ ꯃꯇꯤꯛ ꯌꯥꯝꯅ ꯋꯥꯏ ꯍꯥꯏꯕ ꯇꯥꯔꯦ ꯑꯗꯨꯒ ꯍꯣꯁꯄꯤꯇꯥꯜꯁꯦ ꯑꯩꯈꯣꯏꯒꯤ ꯃꯅꯥꯛ ꯅꯛꯄ ꯃꯐꯝꯁꯤꯗ ꯍꯣꯁꯄꯤꯇꯥꯜꯁꯦ ꯈꯤꯇꯪ ꯍꯣꯁꯄꯤꯇꯥꯜ ꯑꯐꯕ ꯃꯅꯥꯛ ꯅꯛꯄꯗ ꯑꯃꯇ ꯂꯩꯇꯕꯅ ꯃꯔꯝ ꯑꯣꯏꯔꯒ ꯑꯩꯅ ꯍꯣꯁꯄꯤꯇꯥꯜꯁꯦ ꯌꯧꯅꯕ ꯆꯠꯀꯦ ꯍꯥꯏꯕ ꯃꯇꯝꯗ ꯍꯣꯁꯄꯤꯇꯥꯜꯁꯦ ꯂꯥꯞꯄꯅꯤꯅ ꯑꯗꯨꯛꯀꯤ ꯃꯇꯤꯛ ꯃꯇꯝꯁꯦ ꯌꯥꯝ ꯆꯪꯉꯦ ꯍꯥꯏꯕꯗꯤ ꯗꯤꯁꯄꯦꯟꯁꯔꯤ ꯍꯣꯁꯄꯤꯇꯥꯜ ꯑꯣꯏ ꯇꯥꯔꯒꯁꯨ ꯐꯖꯅ ꯗꯣꯛꯇꯔ ꯑꯣꯏꯔꯣ ꯅꯔꯁ ꯑꯣꯏꯔꯣ ꯐꯖꯅ ꯂꯩꯇꯕ ꯃꯔꯝꯅ ꯌꯦꯡꯕ ꯃꯇꯝꯗ ꯇꯥꯏꯃꯤꯡ ꯑꯃ ꯏꯆꯥꯟ ꯆꯥꯟꯅꯗꯕꯅ ꯌꯦꯡꯕ ꯅꯨꯡꯉꯥꯏꯇꯕ ꯑꯗꯨꯒꯨꯝꯕꯁꯨ ꯊꯣꯛꯑꯦ ꯑꯗꯨꯒ ꯑꯩꯅ ꯍꯣꯁꯄꯤꯇꯥꯜꯁꯦ ꯑꯐꯕ ꯍꯣꯁꯄꯤꯇꯥꯜꯁꯦ ꯌꯧꯅꯕ ꯐꯖꯅ ꯆꯠꯀꯦ ꯍꯥꯏꯕ ꯃꯇꯝꯗꯗꯤ ꯑꯗꯨꯛꯀꯤ ꯃꯇꯤꯛ ꯂꯥꯞꯄꯕꯅꯤꯅ ꯑꯩꯉꯣꯟꯗ ꯃꯇꯝꯁꯨ ꯌꯥꯝ ꯆꯪꯉꯦ ꯑꯗꯨꯅ ꯍꯣꯁꯄꯤꯇꯥꯜꯁꯦ ꯑꯩꯈꯣꯏꯒꯤ ꯃꯅꯥꯛ ꯅꯛꯄꯁꯤꯗ ꯑꯅꯛꯄ ꯖꯒꯥ ꯑꯁꯤꯗ ꯑꯃꯇ ꯂꯩꯇꯦ ꯑꯩꯉꯣꯟꯗꯒꯤ ꯑꯗꯨꯛꯀꯤ ꯃꯇꯤꯛ ꯂꯥꯞꯊꯣꯛꯑꯒ ꯂꯩꯅ ꯂꯩꯔꯤꯕ ꯖꯒꯥꯁꯤꯗꯒꯤ ꯌꯥꯝ ꯂꯥꯞꯅ ꯂꯩ ꯍꯥꯏ ꯇꯥꯔꯦ ꯑꯗꯨꯒ ꯑꯩꯅ ꯍꯣꯁꯄꯤꯇꯥꯜꯁꯤ ꯌꯧꯕ ꯃꯇꯝꯗ ꯌꯧꯅꯕ ꯆꯠꯄ ꯃꯇꯝꯁꯤꯗ ꯃꯇꯝꯁꯦ ꯌꯥꯝ ꯆꯪꯉꯦ ꯑꯩꯒꯤ ꯏꯃꯥꯔꯖꯦꯟꯁꯤ ꯑꯣꯏꯕ ꯃꯇꯥꯡꯗ ꯑꯩꯒꯤ ꯁꯤꯗꯒꯤ ꯆꯠꯊꯣꯛ ꯆꯠꯁꯤꯟ ꯇꯧꯅꯕ ꯒꯥꯔꯤ ꯑꯣꯏꯔꯣ ꯅꯥꯇꯩ ꯆꯥꯗꯕ ꯑꯩꯒꯤ ꯒꯥꯔꯤ ꯆꯠꯊꯣꯛꯅꯤꯡꯉꯥꯏ ꯂꯩꯇꯕ ꯑꯗꯨꯒ ꯑꯩꯒꯤ ꯂꯩꯔꯤꯕ ꯃꯐꯝꯁꯤꯗꯒꯤ ꯒꯥꯔꯤ ꯌꯥꯝꯅ ꯄꯥꯛꯅ ꯆꯦꯟꯗꯕ ꯂꯝꯕꯤ ꯊꯣꯡꯒꯤ ꯐꯤꯕꯝꯅ ꯐꯠꯇꯕꯅꯤꯅ ꯒꯥꯔꯤꯁꯤꯁꯨ ꯐꯖꯅ ꯆꯦꯟꯗ꯭ꯔꯦ ꯑꯗꯨꯒ ꯑꯩꯅ ꯍꯣꯁꯄꯤꯇꯥꯜꯁꯦ ꯌꯧꯒꯦ ꯍꯥꯏꯕ ꯃꯇꯝꯗ ꯃꯇꯝꯁꯦ ꯑꯗꯨꯛꯀꯤ ꯃꯇꯤꯛ ꯌꯥꯝ ꯁꯥꯡꯅ ꯆꯪꯈ꯭ꯔꯦ ꯁꯝꯅ ꯍꯥꯏꯔꯕꯗ ꯊꯥꯔꯇꯤ ꯃꯤꯅꯠ ꯆꯪꯒꯗꯕꯁꯦ ꯇ꯭ꯔꯥꯐꯤꯛ ꯖꯥꯝ ꯑꯣꯏꯕ ꯑꯣꯏꯔꯣ ꯅꯠꯇ꯭ꯔꯒꯅ ꯑꯩꯒꯤ ꯉꯁꯥꯏꯒꯤ ꯂꯝꯕꯤꯗꯣ ꯐꯠꯇꯕꯅ ꯃꯔꯝ ꯑꯣꯏꯔꯒ ꯒꯥꯔꯤꯁꯦ ꯌꯥꯝ ꯇꯞꯅ ꯊꯧꯗꯕ ꯌꯥꯗꯕ ꯃꯇꯥꯡꯗꯗꯤ ꯑꯗꯨꯛꯀꯤ ꯃꯇꯤꯛ ꯇꯞꯅ ꯇꯞꯅ ꯆꯠꯄ ꯃꯇꯝꯗ ꯃꯇꯝꯁꯦ ꯌꯥꯝ ꯆꯪꯉꯦ ꯉꯁꯥꯏꯈꯩ ꯊꯥꯔꯇꯤ ꯃꯤꯅꯠꯁꯦ ꯍꯦꯜꯂꯒ ꯑꯔꯥꯎꯟ ꯋꯥꯟ ꯑꯥꯋꯔꯁꯀꯤ ꯃꯅꯨꯡꯗ ꯑꯣꯏꯔꯣ ꯑꯗ꯭ꯋꯥꯏꯒꯤ ꯃꯌꯥꯗ ꯌꯧꯕꯁꯨ ꯑꯗꯨꯝ ꯌꯥꯎꯋꯦ